ꯍꯜꯂꯣ ꯁꯤ ꯈꯣꯡꯎꯞ ꯌꯣꯟꯕ ꯗꯨꯀꯥꯟꯒꯤꯗꯨꯔꯣ ꯀꯔꯤ ꯀꯔꯤ ꯈꯣꯡꯎꯞ ꯌꯥꯎꯔꯤꯒꯦ ꯑꯉꯥꯡꯒꯤ ꯁ꯭ꯀꯨꯜ ꯈꯣꯡꯎꯞꯀ ꯌꯥꯎꯕ꯭ꯔꯣ ꯅꯨꯄꯤꯒꯤꯁꯨ ꯌꯥꯏ ꯅꯨꯄꯥꯒꯤꯁꯨ ꯏꯌꯥ ꯌꯥꯏ ꯑꯥ ꯁ꯭ꯀꯨꯜꯒꯤꯁꯨ ꯌꯥꯎꯏ

ꯑꯉꯥꯡꯁꯤꯡ ꯅꯝꯕꯔ ꯁꯥꯏꯖꯁꯤ ꯊ꯭ꯔꯤ ꯑꯉꯥꯡꯁꯤꯡꯒꯤꯅ ꯊ꯭ꯔꯤ ꯇꯨ ꯑꯗꯨꯒ ꯑꯆꯧꯕꯁꯤꯡ ꯅꯨꯄꯤ ꯃꯆꯥ ꯑꯆꯧꯕꯁꯤꯡꯒꯤꯅ ꯐꯣꯔꯒ ꯐꯥꯏꯕꯀ ꯑꯣꯏꯒꯅꯤ ꯀꯌꯥꯝ ꯂꯧꯒꯦ ꯍꯥꯏꯕꯁꯦ ꯗꯔꯖꯟ ꯑꯃꯒꯨꯝꯕ ꯂꯧꯒꯦ ꯃꯔꯝꯗꯤ ꯑꯩꯈꯣꯏꯒꯤ ꯀꯔꯤ ꯇꯧꯕ ꯈꯨꯟꯗ ꯈꯔ ꯌꯣꯟꯒꯦ ꯑꯗꯨꯒ ꯏꯁꯥꯒꯤ ꯏꯃꯨꯡꯒꯤꯁꯨ ꯈꯔ ꯂꯩꯒꯦꯅ ꯈꯟꯕ

ꯑꯗꯨ ꯑꯩ ꯂꯥꯛꯀꯦ ꯃꯐꯝꯗꯨ ꯅꯪ ꯍꯥꯏꯔꯛꯑꯣ ꯎꯝ ꯑꯥ ꯍꯣꯏ ꯑꯇꯣꯞꯄ ꯁꯥꯏꯖꯇꯨ ꯑꯥ ꯑꯥ ꯍꯣꯏ ꯁꯥꯏꯖ ꯑꯁꯦ ꯎꯝ ꯎꯝ ꯌꯥꯏ ꯌꯥꯏ ꯌꯥꯏ ꯌꯥꯏ ꯂꯧꯒꯦ ꯑꯣ ꯍꯣꯏ ꯍꯣꯏ ꯍꯣ ꯍꯣꯏ ꯍꯣꯏ ꯑꯥ ꯑꯥ ꯍꯣꯏ ꯑꯗꯨꯒ ꯍꯣꯜꯁꯦꯜ ꯔꯦꯠꯇ ꯁꯥꯕꯤꯗꯧꯕ ꯎꯝ ꯍꯣꯏ ꯍꯣ ꯍꯣ ꯍꯣ ꯍꯣ ꯍꯣꯏ ꯎꯝ ꯑꯥ ꯍꯣ ꯍꯣꯏ ꯑꯥ ꯁꯥꯏꯖ ꯃꯇꯨꯡ ꯏꯟꯅ ꯃꯃꯟ ꯂꯧꯔꯤꯔꯣꯕ ꯑꯥ

ꯑꯥ ꯑꯣ ꯑꯥ ꯑꯥ ꯑꯥ ꯑꯥ

ꯍꯣꯏ ꯍꯣꯏ ꯑꯥ ꯍꯣꯏ ꯑꯥ ꯍꯣ ꯍꯣꯏ ꯍꯣꯏ ꯈꯣꯡꯎꯞꯁꯦ ꯑꯥ ꯑꯥ ꯑꯥ ꯎꯝ

ꯍꯣ ꯍꯣꯏ ꯐꯔꯦ ꯑꯩ ꯂꯥꯛꯑꯒꯦ ꯑꯗꯨꯗꯤ ꯉꯥꯏꯔꯝꯃꯣ ꯍꯣꯏ ꯍꯣꯏ ꯐꯔꯦ ꯐꯔꯦ ꯊꯝꯃꯒꯦꯀꯣ ꯍꯣꯏꯅꯦ ꯍꯣꯏꯅꯦ ꯍꯣꯏꯅꯦ ꯍꯣꯏꯅꯦ ꯑꯥ ꯍꯣꯏ ꯍꯣꯏ ꯑꯥ ꯑꯥ ꯍꯣ ꯍꯣꯏ ꯍꯣꯏ ꯗꯔꯀꯥꯔ ꯑꯣꯏ ꯆꯤꯡꯗꯗꯤ ꯊꯕꯛ ꯁꯨꯅꯉꯥꯏꯒꯤ ꯌꯥꯝ ꯗꯔꯀꯥꯔ ꯑꯣꯏꯔꯤꯅꯤ ꯍꯣ ꯍꯣꯏ ꯍꯣꯏ ꯎꯝ ꯐꯔꯦ ꯐꯔꯦ ꯍꯣꯏ ꯍꯣꯏ ꯎꯝ ꯍꯣꯏ ꯍꯣꯏ